ꯍꯜꯂꯣ ꯍꯜꯂꯣ ꯇꯥꯔꯦ ꯇꯥꯔꯦ ꯇꯥꯔꯦ ꯀꯔꯤ ꯈꯨꯟꯗ ꯂꯩ ꯈꯨꯟꯗ ꯂꯩꯌꯦ ꯅꯣꯏꯁꯨ ꯅꯣꯏ ꯈꯨꯟꯗ ꯂꯥꯛꯀꯦꯅ ꯇꯧꯔꯤꯕ꯭ꯔꯥ ꯌꯦꯡꯕ ꯂꯥꯛꯑꯣ ꯌꯦꯡꯕ ꯂꯥꯛꯑꯣ ꯌꯥꯝ ꯐꯖꯅ ꯁꯦꯝꯂꯒ ꯂꯩꯌꯦ ꯑꯩꯈꯣꯏ ꯕꯩꯚꯣ ꯂꯩ ꯑꯗꯨꯗ ꯑꯩꯈꯣꯏꯁꯤ ꯖꯥꯏꯃꯥꯏꯒꯤ ꯕꯦꯞꯇꯤꯁꯀꯤ ꯌꯨꯊꯀꯤ ꯃꯤꯁꯤꯡꯅ ꯑꯣꯔꯒꯥꯅꯥꯏꯖ ꯇꯧꯔꯒ ꯃꯣꯏꯅ ꯍꯣꯁ ꯍꯣꯜ ꯇꯧꯔꯒ ꯇꯧꯕꯅꯦꯕ ꯇꯨꯔꯤꯖꯝꯒꯤ ꯃꯄꯥꯟꯗꯒꯤ ꯅꯥꯒꯥꯂꯦꯟꯗꯒꯤ ꯀꯔꯤ ꯀꯔꯥ ꯑꯁꯤ ꯑꯁꯥꯝꯗꯒꯤ ꯃꯤ ꯃꯌꯥꯝ ꯂꯥꯛꯂꯒ ꯌꯦꯡꯂꯤꯅꯦ ꯅꯣꯏꯁꯤ ꯀꯩꯗꯧꯉꯩ ꯂꯥꯛꯀꯦ ꯍꯥꯏꯅꯣ ꯁꯤꯒꯤ ꯍꯞꯇꯥꯗꯀꯣ ꯗꯦꯠꯇꯨ ꯅꯣꯏ ꯂꯥꯛꯀꯦ ꯍꯥꯏꯔꯗꯤ ꯑꯥ

ꯋꯦꯗꯔꯗꯤ ꯌꯥꯝ ꯐꯩꯌꯦ ꯍꯧꯖꯤꯛꯀꯥꯟꯗꯤ ꯑꯗꯨꯝ ꯅꯨꯡꯉꯥꯏꯌꯦ ꯅꯨꯃꯤꯠ ꯂꯣꯏꯅ ꯐꯪꯒꯅꯤ ꯅꯣꯏ ꯀꯔꯤ ꯆꯥꯅꯤꯡꯕ꯭ꯔꯥ ꯂꯣꯀꯦꯜꯒꯤ ꯌꯦꯟ ꯂꯣꯀꯦꯜꯒꯤ ꯉꯥ ꯂꯣꯀꯦꯜꯒꯤ ꯑꯣꯛ ꯂꯣꯏꯅ ꯐꯪꯒꯅꯤ ꯅꯣꯏ ꯆꯥꯅꯤꯡꯕ ꯆꯥꯔꯣ ꯎꯝ ꯅꯣꯏ ꯃꯤ ꯀꯌꯥ

ꯂꯝꯕꯤ ꯑꯗꯨꯝ ꯐꯩꯌꯦ ꯐꯩꯌꯦ ꯐꯩꯌꯦ ꯐꯩꯌꯦ ꯂꯝꯕꯤꯗꯤ ꯑꯗꯨꯝ ꯌꯥꯒꯅꯤ ꯌꯥꯒꯅꯤ ꯂꯝꯕꯤꯗꯤ ꯌꯥꯝ ꯐꯩꯌꯦ ꯅꯣꯏ ꯃꯤ ꯀꯌꯥ ꯂꯥꯛꯀꯦꯔꯣ ꯃꯤ ꯀꯌꯥ ꯂꯥꯛꯀꯦꯔꯥ ꯑꯣ ꯑꯣ ꯑꯗꯨ ꯑꯩ ꯑꯁꯤꯗꯒꯤ ꯁꯦꯝ ꯁꯥꯔꯒ ꯊꯝꯂꯝꯒꯦ ꯅꯣꯏ ꯃꯤ ꯇꯔꯥ ꯀꯣ ꯍꯜꯂꯣ ꯑꯥ ꯇꯥꯏꯌꯦ ꯇꯥꯏꯌꯦ ꯇꯥꯏ ꯇꯥꯏꯌꯦ ꯇꯥꯏꯌꯦ ꯑꯥ ꯑꯥ ꯀꯣ ꯑꯗꯨꯗꯤ ꯊꯝꯃꯦꯀꯣ